ꯍꯦꯜꯂꯣ ꯂꯝꯖꯤꯡꯕ ꯀꯦꯕ ꯁꯔꯚꯤꯁꯀꯤ ꯗ꯭ꯔꯥꯏꯚꯔꯗꯣ ꯅꯠꯇ꯭ꯔꯣ ꯑꯁꯤꯕꯣ ꯑꯥꯎ ꯅꯪ ꯂꯥꯛꯑꯦ ꯍꯥꯏꯕꯒꯤ ꯃꯦꯁꯦꯁꯄꯨꯗꯤ ꯑꯩꯒꯤ ꯐꯥꯟꯗ ꯌꯥꯎꯔꯛꯑꯕ ꯑꯗꯨꯒ ꯅꯪꯗꯤ ꯁꯨꯛꯎ ꯎꯗꯕ ꯑꯩꯅ ꯂꯩꯔꯤꯕ ꯃꯐꯝꯁꯤꯗ ꯌꯧꯁꯤꯜꯂꯛꯇ꯭ꯔꯕ ꯃꯥꯜꯂꯦ ꯊꯩꯅꯔꯕ ꯃꯥꯜꯂꯦ ꯍꯣꯏ ꯍꯣꯏ ꯌꯥꯔꯒꯗꯤ ꯈꯤꯇꯪ ꯊꯨꯅ ꯌꯧꯕꯤꯔꯛꯑꯣ ꯑꯩꯁꯦ ꯍꯧꯖꯤꯛ ꯑꯦꯌꯥꯔꯄꯣꯔꯠ ꯌꯧꯒꯗꯕꯅꯦꯕ ꯊꯦꯡꯈꯤꯕꯁꯨ ꯌꯥꯏꯑꯦ ꯑꯗꯨꯅ ꯐ꯭ꯂꯥꯏꯠ ꯅꯪꯍꯧꯗ꯭ꯔꯗꯤ ꯐꯔꯛ ꯇꯥꯅꯤ ꯇꯧꯕꯅꯦ ꯄꯨꯡ ꯑꯅꯤ ꯑꯍꯨꯝꯃꯨꯛꯇꯤ ꯑꯗꯨꯝ ꯆꯪꯅꯤꯕ ꯑꯦꯌꯥꯔꯄꯣꯔꯠ ꯌꯧꯕ ꯃꯇꯝꯗ ꯈꯤꯇꯪ ꯊꯨꯅꯕ ꯇꯧꯕꯤꯔꯛꯑꯣ ꯑꯗꯨ ꯂꯩꯑꯦ ꯂꯩꯑꯦ ꯑꯩꯕꯨꯗꯤ ꯃꯣꯔꯦ ꯕꯥꯖꯥꯔꯒꯤꯅꯦ ꯀꯩꯅꯣꯗꯨꯗ ꯂꯩꯑꯦꯕ ꯑꯦ ꯄꯤ ꯄꯤ ꯑꯦꯂꯦꯛꯇ꯭ꯔꯣꯅꯤꯛꯁꯀꯤ ꯃꯃꯥꯡꯗꯣ ꯑꯗꯨꯗ ꯂꯦꯞꯄꯒ ꯉꯥꯏꯔ ꯂꯩꯔꯦ ꯌꯥꯔꯒꯗꯤ ꯈꯤꯇꯪ ꯊꯨꯅ ꯌꯧꯁꯤꯟꯕꯤꯔꯛꯑꯣ ꯁꯣꯝꯗ ꯍꯣꯏ ꯍꯣꯏ ꯍꯣꯏ ꯌꯥꯔꯦ ꯌꯥꯔꯦ ꯌꯧꯔꯛꯄꯒ ꯀꯣꯜ ꯇꯧꯕꯤꯔꯛꯑꯣ